ꯍꯧꯖꯤꯛꯁꯤ ꯑꯩꯈꯣꯏ ꯈꯨꯟꯗ ꯂꯩꯔꯤꯕꯁꯦ ꯂꯥꯏꯔꯕ ꯑꯃꯁꯨꯡ ꯂꯥꯏꯔꯤꯛ ꯍꯩꯇꯕꯅ ꯌꯥꯝꯃꯦ ꯃꯔꯝꯗꯨꯅ ꯂꯝ ꯈꯖꯤꯛ ꯈꯖꯤꯛ ꯂꯩꯕꯗꯨꯗ ꯌꯥꯔꯤꯐꯥꯎꯕꯗꯤ ꯐꯥꯎꯕꯗꯤ ꯑꯩꯈꯣꯏꯒꯤ ꯂꯩꯀꯥꯏꯗ ꯂꯩꯕ ꯑꯗꯨꯝ ꯂꯥꯏꯔꯕ ꯑꯩꯈꯣꯏ ꯃꯌꯥꯝꯅ ꯉꯝ ꯉꯝꯅꯕ ꯑꯩꯈꯣꯏ ꯍꯤꯡꯅꯕꯒꯤꯗꯃꯛꯇꯅꯦ ꯍꯥꯏꯗꯅ ꯉꯥꯅꯨ ꯌꯦꯟꯒꯨꯝꯕ ꯑꯗꯨꯝ ꯂꯣꯏꯔꯤ ꯌꯥꯝ ꯆꯥꯎꯅ ꯂꯣꯏꯅꯤꯡꯂꯕꯁꯨ ꯂꯝ ꯂꯩꯇꯕ ꯃꯔꯝꯅ ꯑꯩꯈꯣꯏꯅ ꯌꯥꯝꯅꯁꯨ ꯂꯣꯏꯕꯁꯨ ꯉꯝꯗꯦ ꯑꯗꯨꯗꯨꯅ ꯑꯩꯈꯣꯏꯗꯤ ꯌꯣꯟꯕ ꯈꯣꯠꯄ ꯀꯩꯅꯣ ꯇꯧꯕ ꯃꯇꯝꯁꯨ ꯑꯩꯈꯣꯏ ꯍꯤꯡꯅꯕꯒꯤꯗꯃꯛꯇ ꯑꯩꯈꯣꯏꯒꯤꯗꯃꯛꯇ ꯌꯥꯝꯅ ꯀꯥꯟꯅꯩ

ꯃꯄꯥꯟ ꯂꯝꯗ ꯊꯕꯛ ꯇꯧꯔꯨꯔꯒ ꯍꯜꯂꯛꯂꯒ ꯌꯨꯝꯗ ꯇꯧꯅꯤꯡꯉꯥꯏ ꯂꯩꯇꯗꯅ ꯃꯌꯥꯝ ꯐ꯭ꯔꯤ ꯇꯥꯔꯒ ꯂꯩꯕꯅꯤ ꯃꯣꯏ ꯃꯌꯥꯝꯅꯁꯨ ꯃꯣꯏ ꯃꯌꯥꯝꯁꯨ ꯃꯣꯏ ꯉꯥꯅꯨ ꯌꯦꯟꯁꯦ ꯌꯥꯝ ꯂꯣꯏꯅꯤꯡꯕꯅꯤ ꯑꯗꯨꯕꯨ ꯀꯥꯏꯗ ꯆꯠꯀꯅꯤ ꯀꯃꯥꯏꯅ ꯇꯧꯒꯅꯤ ꯍꯥꯏꯕꯁꯦ ꯈꯪꯗꯕꯅ ꯑꯩꯈꯣꯏꯒꯤ ꯂꯣꯀꯜ ꯀꯣꯑꯣꯄꯔꯦꯇꯤꯐꯅꯁꯨ ꯑꯩꯈꯣꯏ ꯂꯩꯀꯥꯏꯗ ꯂꯩꯔꯤꯕ ꯂꯥꯏꯔꯕ ꯃꯤꯌꯥꯝ ꯕꯨꯁꯨ ꯒꯤꯗꯃꯛꯇꯁꯨ ꯃꯣꯏꯅꯁꯨ ꯃꯇꯦꯡ ꯌꯥꯝ ꯄꯥꯡꯉꯤ ꯑꯩꯈꯣꯏꯅꯗꯤ ꯆꯠꯂꯒ ꯍꯩꯇꯕꯅꯤꯅ ꯕꯦꯡꯛ ꯑꯆꯧ ꯑꯆꯧꯕꯗꯁꯨ ꯆꯠꯂꯒꯁꯨ ꯑꯩꯈꯣꯏꯅ ꯗꯥꯏꯔꯦꯛ ꯆꯠꯂꯨꯕ ꯆꯠꯂꯨꯕꯗ ꯈꯨꯗꯣꯡ ꯆꯥꯕ ꯐꯪꯗꯕꯅꯤꯅ ꯂꯣꯀꯜ ꯀꯣꯑꯣꯄꯔꯦꯇꯤꯐꯅꯁꯨ ꯃꯣꯏ ꯃꯣꯏ ꯌꯥꯝ ꯆꯥꯎꯅ ꯊꯧꯗꯥꯡ ꯃꯣꯏꯅ ꯌꯥꯝ ꯆꯥꯎꯕ ꯔꯣꯜꯁꯦ ꯂꯧꯕꯤ ꯃꯣꯏꯅ ꯑꯩꯈꯣꯏꯒꯤ ꯂꯥꯏꯔꯕ ꯑꯩꯈꯣꯏꯒꯤꯗꯃꯛꯇꯗꯤ ꯌꯥꯝꯅ ꯈꯨꯗꯣꯡ ꯆꯥꯕꯁꯦ ꯑꯩꯈꯣꯏꯒꯤ ꯑꯩꯈꯣꯏ ꯃꯁꯦꯟ ꯑꯃ ꯑꯣꯏꯅ ꯍꯦꯛ ꯂꯥꯏꯔꯕ ꯑꯩꯈꯣꯏꯉꯣꯟꯗ ꯄꯤꯕꯤꯌꯦ ꯌꯥꯝ ꯅꯨꯡꯉꯥꯏꯌꯦ ꯑꯗꯨꯒꯤꯗꯃꯛꯇ ꯑꯩꯈꯣꯏꯅ ꯈꯨꯡꯒꯪꯗꯨꯅ ꯂꯥꯏꯔꯕ ꯑꯃ ꯑꯣꯏꯔꯕꯁꯨ ꯑꯩꯈꯣꯏꯅ ꯌꯣꯛꯄ ꯉꯥꯅꯨꯒꯨꯝꯕ ꯌꯦꯟꯒꯨꯝꯕꯁꯦ ꯑꯗꯨꯝ ꯃꯤꯅ ꯊꯥꯞ ꯊꯥꯞꯄꯗ ꯂꯩꯕ ꯃꯌꯥꯝꯅꯁꯨ ꯑꯗꯨꯝ ꯊꯤꯕꯁꯨ ꯂꯥꯛꯑꯦ ꯌꯥꯝꯅ ꯁꯨ ꯂꯧꯕꯤꯌꯦ ꯌꯥꯝ ꯄꯥꯝꯅꯩꯌꯦ ꯑꯗꯨꯅ ꯑꯩꯈꯣꯏꯅ ꯑꯗꯨꯗꯨꯅ ꯑꯩꯈꯣꯏꯒꯤ ꯍꯤꯡꯅꯕꯁꯨ ꯑꯣꯏꯌꯦ ꯑꯗꯨꯅ ꯑꯩꯈꯣꯏꯒꯤꯗꯃꯛꯇꯗꯤ ꯃꯔꯨ ꯑꯣꯏꯕꯁꯦ ꯑꯁꯦ ꯂꯣꯀꯜ ꯀꯣꯑꯣꯄꯔꯦꯇꯤꯐꯅ ꯑꯩꯈꯣꯏꯒꯤꯗꯃꯛꯇꯗꯤ ꯃꯔꯨ ꯑꯣꯏꯕ

ꯃꯔꯨ ꯑꯣꯏꯕ ꯀꯩꯅꯣ ꯑꯃꯁꯨ ꯑꯣꯏꯌꯦ ꯍꯣꯏ ꯊꯧꯗꯥꯡꯁꯨ ꯂꯧꯕꯤ ꯍꯥꯏꯅ ꯍꯥꯏꯅꯤꯡꯉꯤ